ꯍꯜꯂꯣ ꯁꯣꯝ ꯃꯤꯂꯜ ꯑꯣꯏꯔꯕꯣ ꯑꯣ ꯅꯪꯒꯤ ꯑꯣꯟꯂꯥꯏꯟꯗ ꯄꯣꯠ ꯀꯛꯄꯗꯣ ꯌꯧꯔꯛꯑꯦ ꯑꯗꯣ ꯅꯪꯁꯤ ꯀꯔꯗꯥꯏꯋꯥꯏ ꯖꯥꯒ ꯑꯣꯏꯗꯣꯏꯅꯣ ꯑꯣ ꯍꯥꯎꯁ ꯅꯝꯕꯔ ꯀꯌꯥ ꯑꯣꯏꯗꯣꯏꯕ ꯋꯥꯔꯗꯇꯤ ꯐꯔꯦ ꯑꯗꯨꯗꯤ ꯅꯪ ꯉꯥꯏꯍꯥꯛꯇꯪ ꯊꯣꯉꯥꯟꯒꯤꯗ ꯍꯥꯏꯐꯦꯠꯇꯥꯡ ꯂꯩꯊꯣꯛꯑꯒ ꯂꯩꯕꯤꯔꯝꯃꯣ ꯑꯩꯁꯨ ꯂꯥꯛꯑꯒꯦ ꯑꯗꯨꯗꯨꯒ ꯑꯗꯣ ꯄꯦ ꯇꯧꯕꯗꯤ ꯑꯣꯟꯂꯥꯏꯟꯗꯗꯤ ꯌꯥꯗ꯭ꯔꯦ ꯍꯧꯖꯤꯛ ꯅꯦꯠꯀꯤ ꯄ꯭ꯔꯣꯕ꯭ꯂꯦꯝ ꯑꯣꯏꯕꯅꯤꯅ ꯑꯗꯣ ꯄꯩꯁꯥꯗꯣ ꯏꯁꯥꯅ ꯑꯣꯏꯅ ꯄꯥꯏꯕꯤꯔꯝꯃꯒ ꯂꯩꯕꯤꯔꯝꯕ ꯌꯥꯒꯗ꯭ꯔꯣ ꯑꯣ ꯑꯗꯨꯗꯤ ꯑꯩꯁꯨ ꯃꯤꯅꯠ ꯃꯔꯤ ꯃꯉꯥꯒꯤ ꯃꯅꯨꯡꯗ ꯂꯥꯛꯅꯕ ꯇꯧꯔꯒꯦ ꯑꯗꯣ ꯉꯥꯏꯍꯥꯛꯇꯥꯡ ꯅꯪ ꯁꯣꯝꯗ ꯊꯣꯡꯒꯥꯟꯗꯨꯗ ꯂꯦꯞꯄꯤꯔꯝꯃꯨ ꯀꯣ